ꯍꯂꯣ ꯀꯔꯤ ꯍꯥꯏꯅꯤꯡꯕꯅꯣ ꯃꯥꯅꯦ ꯃꯥꯅꯦ ꯑꯧ ꯉꯁꯤ ꯂꯥꯛꯀꯗꯕ꯭ꯔꯣ ꯍꯧꯖꯤꯛ ꯍꯧꯖꯤꯛ ꯇꯧꯔꯤꯌꯦ ꯅꯨꯃꯤꯠ ꯃꯔꯤꯅꯤ ꯇꯧꯒꯗꯕꯅꯤ ꯑꯧ ꯇꯥꯡ ꯀꯨꯟꯃꯔꯤꯐꯥꯎ ꯍꯣꯏ ꯍꯣꯏ ꯍꯣꯏ ꯇꯧꯕꯤꯒꯦ ꯇꯧꯕꯤꯒꯦ ꯂꯥꯛꯑꯣ ꯅꯪ ꯂꯥꯛꯀꯗꯕꯗꯣ ꯑꯗꯨ ꯂꯩꯐꯝ ꯆꯥꯐꯝ ꯑꯧ ꯍꯣꯏ ꯇꯧꯕꯤꯒꯦ ꯇꯧꯕꯤꯒꯦ ꯅꯪ ꯍꯣꯇꯦꯜꯗ ꯂꯩꯕ ꯇꯥꯔꯦꯗꯅ ꯅꯪ ꯍꯣꯇꯦꯜ ꯂꯩꯕꯅꯤ ꯎꯈ꯭ꯔꯨꯜꯗ ꯕ꯭ꯌꯨꯂꯦꯟ ꯕꯖꯥꯔꯗꯅꯦ ꯍꯣꯇꯦꯜ ꯍꯣꯇꯦꯜ ꯃꯌꯥꯝ ꯂꯩꯕꯅꯤ ꯅꯠꯇ꯭ꯔꯕꯁꯨ ꯅꯪ ꯍꯣꯇꯦꯜꯗ ꯑꯣꯏꯅ ꯂꯩꯕꯅ ꯐꯒꯅꯤ ꯍꯥꯏꯕꯗꯤ ꯀꯔꯤꯌꯦ ꯌꯨꯝꯗꯁꯨ ꯂꯩꯕ ꯌꯥꯏꯌꯦꯕ ꯃꯃꯜ ꯍꯣꯡꯉꯦꯕ ꯑꯗꯨꯅ ꯅꯣꯡꯃꯗ ꯆꯅꯤꯄꯥꯜ ꯆꯅꯤꯄꯥꯜ ꯂꯧꯕ꯭ꯔꯥ ꯀꯩꯅꯣꯝꯃ ꯇꯧꯕꯅꯦ ꯍꯣꯇꯦꯜꯅ ꯈꯔ ꯇꯥꯡꯒꯅꯤꯀꯣ ꯑ ꯑꯗꯨ ꯃꯤꯗꯤ

ꯄꯥꯡꯕꯤꯔꯒꯦ ꯁꯤꯔꯣꯏ ꯆꯤꯡ ꯃꯊꯛꯇ ꯀꯥꯒꯦ ꯍꯥꯏꯔꯒꯗꯤ ꯑꯌꯨꯛ ꯉꯟꯇꯥꯅ ꯆꯥꯛ ꯆꯥꯗ꯭ꯔꯤꯉꯩꯗꯅꯦ ꯕ꯭ꯔꯦꯛꯐꯥꯁ ꯇꯧꯔꯒ ꯀꯥꯈꯤꯒꯗꯕ ꯑꯗꯨꯒ ꯍꯜꯂꯛꯑꯒ ꯆꯥꯛ ꯆꯥꯒꯗꯝꯅꯤ ꯅꯠꯇ꯭ꯔꯗꯤ ꯌꯥꯝ ꯋꯥꯕꯅꯤ ꯍꯥꯏꯕꯀꯣ ꯑꯧ ꯑꯧ ꯑꯗꯨꯅ ꯅꯪ ꯑꯩ ꯌꯥꯎꯕꯤꯒꯦꯗ ꯑ ꯃꯊꯛꯇ ꯀꯥꯕꯗ ꯑꯥ ꯃꯊꯛꯇ ꯆꯤꯡ ꯃꯇꯣꯟ ꯀꯥꯕꯗꯗꯤ ꯕꯔꯃ ꯕꯔꯃꯒ ꯎꯕꯅꯤꯅꯦ ꯑꯗꯨꯒꯗꯣ ꯆꯠꯂꯨꯁꯤ ꯑꯩꯅ ꯄꯨꯕꯤꯒꯦ ꯍꯥꯏꯕꯥ ꯃꯇꯦꯡ ꯇꯧꯒꯦ ꯍꯥꯏꯕꯥ ꯑꯗꯨ ꯑꯗꯨ ꯀꯥꯕꯗꯗꯤ ꯑꯩꯁꯨ ꯌꯥꯎꯕꯤꯔꯒ ꯂꯣꯏꯔꯦ ꯎꯝ ꯎꯝ ꯍꯣꯏ ꯍꯣꯏ ꯑꯩ ꯌꯦꯡꯕꯤꯒꯦ ꯑꯩ ꯂꯣꯏꯅ ꯁꯤꯟꯕꯤꯒꯦ ꯆꯥꯅ ꯊꯛꯅꯕꯁꯨ ꯀꯔꯤꯁꯨ ꯍꯣꯇꯦꯜ ꯀꯔꯤ ꯀꯔꯥ ꯑꯩ ꯔꯦꯗꯤ ꯇꯧꯕꯤꯔꯝꯃꯒꯦ ꯅꯪ ꯂꯥꯛꯑꯣꯀꯣ ꯑꯣ ꯊꯝꯃꯣ ꯊꯝꯃꯣ ꯍꯌꯦꯡ ꯉꯟꯇꯥꯅ ꯆꯠꯄ ꯍꯧꯔꯣ ꯑꯗꯨꯒ ꯊꯨꯅ ꯌꯧꯔꯛꯅꯕ ꯍꯣꯏ ꯊꯝꯃꯣ ꯊꯝꯃꯣ